ꯍꯜꯂꯣ ꯑꯩꯁꯦ ꯂꯝ ꯀꯣꯏꯕ ꯂꯥꯛꯄꯅꯦꯕ ꯑꯗꯨ ꯑꯗꯨ ꯀꯧꯕ꯭ꯔꯨ ꯆꯤꯡꯗ ꯀꯥꯅꯤꯡꯉꯦꯕ ꯑꯗꯨꯁꯨ ꯀꯧꯕ꯭ꯔꯨ ꯆꯤꯡꯗ ꯀꯥꯕꯁꯤ ꯍꯧꯖꯤꯛ ꯀꯥꯕꯗ ꯅꯨꯡꯉꯥꯏꯒꯗ꯭ꯔ ꯏꯊꯟꯇ ꯀꯥꯕ ꯌꯥꯒꯗ꯭ꯔ ꯈꯣꯠꯀꯗ꯭ꯔ ꯑꯗꯨꯒꯨꯝꯕ ꯈꯔ ꯍꯥꯏꯕꯤꯔꯛꯑꯣ ꯑꯩꯁꯤ ꯂꯝꯁꯤ ꯈꯔ ꯂꯥꯞꯄꯦ ꯑꯗꯒꯤ ꯂꯥꯛꯄꯅꯦ ꯎꯝ ꯎꯝ ꯑꯗꯨ ꯏꯊꯟꯇ ꯀꯥꯕꯗꯤ ꯁꯨꯝ ꯅꯨꯡꯉꯥꯏꯔꯣꯏꯗ꯭ꯔ ꯀꯔꯝ ꯇꯧꯒꯗꯕꯅꯣ ꯑꯗꯨ ꯍꯥꯏꯕꯤꯔꯛꯑꯣ ꯑꯩꯈꯣꯏ ꯃꯤꯁꯤ ꯃꯤꯕꯨꯗꯤ ꯑꯗꯨꯝ ꯃꯉꯥ ꯇꯔꯨꯛ ꯂꯥꯛꯑꯦ

ꯎꯝ ꯑꯣ ꯑꯗꯨꯗꯤ ꯀꯧꯕ꯭ꯔꯨ ꯆꯤꯡꯁꯤ ꯍꯥꯏꯕꯗꯤ ꯁꯨꯝ ꯅꯨꯡꯉꯥꯏꯕ ꯀꯥꯕ ꯈꯣꯠꯄ ꯅꯨꯡꯉꯥꯏꯕ ꯁꯨꯝ ꯃꯐꯝ ꯃꯔꯥꯡꯁꯨ ꯁꯨꯝ ꯐꯖꯕ ꯑꯣꯏꯕ꯭ꯔꯥ ꯀꯃꯥꯏ ꯇꯧꯕꯒꯦ

ꯎꯝ

ꯎꯝ ꯎꯝ

ꯀꯔꯤꯌꯦꯕ ꯑꯃꯨꯛꯇꯒ ꯍꯟꯕꯤꯔꯛꯑꯣ ꯃꯤꯒꯤ ꯌꯨꯝꯗ ꯑꯗꯨꯝ ꯂꯩꯕꯅꯦ ꯑꯩꯈꯣꯏꯗꯤ ꯈꯪꯅ ꯆꯥꯟꯅꯕ ꯑꯃꯒꯤ ꯌꯨꯝꯗ ꯂꯩꯕꯅꯦ ꯑꯗꯨ ꯍꯧꯖꯤꯛꯀꯤ ꯆꯤꯡꯗꯨ ꯀꯥꯅꯤꯡꯕ ꯑꯗꯨꯒꯤ ꯍꯪꯉꯛꯄꯅꯤꯗ ꯁꯨꯝ ꯍꯦꯟꯖꯥꯡꯁꯦ ꯑꯗꯨꯝ ꯑꯍꯥꯎꯕꯁꯨ ꯌꯥꯎꯔꯦ ꯑꯆꯝꯕꯁꯨ ꯌꯥꯎꯔꯦ ꯑꯗꯨ ꯑꯣꯏꯔꯗꯤ ꯆꯤꯡꯁꯦ ꯑꯃꯨꯛꯇꯪ ꯀꯥꯊꯣꯛꯎꯔꯒ ꯌꯦꯡꯉꯒꯦ ꯅꯨꯡꯉꯥꯏꯕ꯭ꯔꯥ ꯅꯨꯡꯉꯥꯏꯇꯕ꯭ꯔꯥ ꯍꯥꯏꯕꯁꯤ ꯁꯨꯝ ꯈꯪꯅꯤꯡꯗꯅ ꯍꯪꯉꯛꯄꯅꯦ ꯑꯩꯈꯣꯏꯅ ꯂꯩꯔꯤꯕ ꯃꯐꯝꯁꯤꯗꯤ ꯑꯃꯨꯛꯀꯅꯦ ꯑꯍꯜꯁꯨ ꯑꯣꯏꯌꯦꯕ ꯆꯤꯡ ꯀꯥꯕ ꯈꯣꯠꯄꯒꯤ ꯃꯉꯣꯟꯗ ꯍꯪꯕꯗꯨ ꯈꯔꯥ ꯅꯨꯡꯉꯥꯏꯇꯕ ꯍꯥꯏꯇꯥꯔꯦ ꯎꯝ ꯑꯗꯨꯒꯤꯗꯤ ꯑꯥ ꯉꯍꯥꯛꯇꯪ ꯌꯥꯎꯕꯤꯔꯁꯨ ꯌꯥꯒꯅꯤ ꯉꯍꯥꯛꯇꯪ ꯌꯥꯎꯔꯨꯁꯤ ꯑꯗꯨꯗꯤ ꯑꯗꯨꯝ ꯐꯣꯟ ꯐꯥꯎꯅꯔꯒ ꯊꯦꯡꯅꯔꯁꯤꯀꯣ ꯀꯥꯔꯝꯗꯥꯏꯗꯨꯗ ꯆꯥꯛ ꯆꯥꯔꯦ ꯆꯥꯔꯕꯣ ꯌꯦꯟꯖꯥꯡꯗꯤ ꯍꯥꯎꯋꯤ ꯉꯥ ꯑꯃꯁꯨ ꯌꯥꯎꯔꯦ ꯑꯆꯝꯕ ꯑꯃꯁꯨ ꯌꯥꯎꯔꯦ ꯆꯥꯔꯕꯣ ꯌꯦꯟꯖꯥꯡ ꯍꯥꯎꯕ꯭ꯔꯣ ꯑꯣ ꯐꯔꯦ ꯐꯔꯦ ꯊꯝꯃꯒꯦ ꯑꯗꯨꯗꯤꯀꯣ ꯐꯣꯟ ꯐꯥꯎꯅꯔꯁꯤ